ꯍꯜꯂꯣ ꯀꯔꯤ ꯍꯥꯏꯕꯤꯒꯗꯕꯅꯣ ꯍꯥꯎ ꯑꯥꯎ ꯑꯥꯎ ꯑꯣ ꯂꯩꯁꯦ ꯀꯔꯝꯕ ꯂꯩ ꯃꯈꯜ ꯄꯥꯝꯕꯤꯕꯒꯦ ꯑꯣ ꯑꯣ ꯑꯗꯨꯗꯤ ꯑꯦꯅꯤ ꯑꯄꯥꯝꯕ ꯂꯩ ꯈꯨꯗꯤꯡꯃꯛ ꯂꯣꯏ ꯂꯩꯒꯅꯤꯕꯀꯣ ꯑꯗꯣ ꯅꯣꯏ ꯅꯣꯏ ꯑꯄꯥꯝꯕ ꯑꯣꯗꯔ ꯍꯥꯏꯔꯛꯄ ꯌꯥꯅꯤ ꯁꯣꯝꯅ ꯑꯄꯥꯝꯕ ꯗꯤꯂꯤꯕꯔꯤ ꯇꯧꯖꯔꯤ ꯍꯣꯝ ꯗꯤꯂꯤꯕꯔꯤꯁꯨ ꯑꯥꯎ ꯌꯥꯅꯤ ꯀꯣꯏꯊꯣꯛꯄꯤꯔꯛꯑꯣ ꯑꯥ ꯑꯣ ꯑꯩꯈꯣꯏꯗꯤ ꯅꯣꯏꯅ ꯅꯣꯏ ꯑꯄꯥꯝ ꯑꯄꯥꯝꯕ ꯂꯩꯗꯣ ꯑꯦꯅꯤ ꯅꯣꯏꯅ ꯑꯄꯥꯝꯕ ꯂꯩꯗꯨ ꯑꯁꯥꯡꯕ ꯄꯥꯝꯃꯦ ꯍꯥꯏꯔꯁꯨ ꯒꯝꯂꯥꯒꯤ ꯄꯥꯝꯃꯦ ꯍꯥꯏꯔꯁꯨ ꯑꯗꯩꯗꯤ ꯕꯂꯞ ꯂꯩ ꯍꯥꯏꯔꯁꯨ ꯑꯗꯨꯝ ꯂꯣꯏ ꯂꯩ ꯑꯦꯅꯤ ꯔꯣꯁ ꯍꯥꯏꯔꯁꯨ ꯂꯣꯏ ꯂꯩꯕꯅꯤꯅ ꯂꯩꯌꯦ ꯑꯄꯥꯝꯕ ꯈꯨꯗꯤꯡꯃꯛ ꯂꯣꯏ ꯂꯩꯔꯦ ꯑꯥꯎ ꯑꯥ ꯑꯗꯨ ꯈꯔ ꯑꯃꯅꯗꯤ ꯄꯥꯝꯅꯕꯗꯨ ꯋꯥꯏꯠ ꯅꯠꯇꯔꯒ ꯄꯤꯡ ꯑꯗꯣ ꯔꯦꯗ ꯑꯁꯤꯒꯨꯝꯕꯁꯤ ꯑꯁꯤ ꯑꯍꯨꯝꯁꯦ ꯁꯤꯒꯨꯝꯕ ꯑꯍꯨꯝꯁꯦ ꯑꯌꯥꯝꯕꯗꯗꯤ ꯃꯤꯅ ꯗꯦꯀꯣꯔꯦꯁꯟ ꯑꯣꯏꯅ ꯂꯧꯅꯩꯌꯦꯕ ꯂꯩ ꯂꯩ ꯂꯩ ꯑꯩ ꯃꯤ ꯏꯁꯇꯥꯐ ꯊꯝꯃꯤꯌꯦ ꯂꯩꯔꯝꯗꯣꯏꯅꯦ ꯑꯩꯈꯣꯏ ꯑꯩꯈꯣꯏꯁꯦ ꯀꯩꯅꯣ ꯇꯧꯋꯦ ꯑꯩꯁꯦ ꯄꯨꯡ ꯅꯤꯄꯥꯜ ꯃꯈꯥꯏꯗ ꯍꯪꯉꯥꯒ ꯄꯨꯡ ꯃꯔꯤꯗ ꯂꯣꯜꯕꯅꯦꯕ ꯑꯗꯣ ꯑꯩꯁꯦ ꯄꯨꯡ ꯇꯔꯥ ꯁꯥꯏꯁꯤꯗ ꯑꯣꯐꯤꯁꯇ ꯑꯃꯨꯛ ꯂꯩꯕꯅꯦꯕ ꯑꯩꯁꯦ ꯑꯣ ꯆꯞ ꯆꯥꯔꯅꯤ ꯑꯗꯨꯝ ꯂꯥꯛꯄꯤꯕ ꯑꯗꯝ ꯆꯞ ꯆꯥꯔꯅꯤ ꯑꯣ ꯍꯣꯏ ꯑꯥ ꯑꯣ ꯑꯣ ꯅꯣꯏ ꯅꯣꯏ ꯅꯣꯏꯅ ꯑꯄꯥꯝꯕ ꯃꯆꯨꯗꯣ ꯂꯣꯏ ꯂꯩꯔꯦꯗ ꯌꯥꯅꯤ ꯌꯥꯅꯤ ꯑꯗꯨꯝ ꯌꯥꯝꯅ ꯂꯧꯔꯤꯉꯥꯏ ꯑꯗꯨꯝ ꯑꯣꯐꯔ ꯄꯤꯊꯣꯛꯑꯦ ꯄꯩꯁꯥꯗꯁꯨ ꯑꯗꯨꯝ ꯇꯥꯊꯣꯛꯑꯦ ꯑꯩꯈꯣꯏꯗꯤ ꯍꯣꯏ ꯍꯣꯏ ꯑꯣ ꯍꯥꯏꯖꯔꯛꯑꯣ ꯍꯥꯏꯖꯔꯛꯑꯣ ꯑꯣ ꯊꯝꯖꯔꯦ ꯊꯝꯖꯔꯦ